ꯑꯩꯈꯣꯏꯒꯤ ꯀꯛꯆꯤꯡ ꯑꯁꯤꯗ ꯀꯛꯆꯤꯡ ꯒꯥꯔꯗꯦꯟ ꯍꯥꯏꯗꯅ ꯂꯩꯀꯣꯜ ꯑꯃ ꯃꯃꯤꯡ ꯌꯥꯝ ꯆꯠꯄ ꯑꯃ ꯂꯩ ꯃꯐꯝ ꯑꯁꯤꯗ ꯑꯩꯈꯣꯏꯒꯤ ꯂꯝꯀꯣꯏꯕꯁꯤꯡꯁꯨ ꯌꯥꯝꯅ ꯂꯥꯛꯏ ꯂꯩꯀꯣꯜ ꯑꯁꯦ ꯑꯁꯤꯗ ꯍꯩ ꯂꯩ ꯂꯩ ꯃꯈꯜ ꯁꯨꯅ ꯁꯥꯠꯂꯤ ꯑꯗꯨꯒ ꯑꯉꯥꯡꯒꯤ ꯁꯥꯟꯅꯐꯝ ꯄꯥꯔꯛ ꯑꯃꯁꯨ ꯂꯩ ꯑꯗꯨꯒ ꯃꯐꯝꯗꯨꯗ ꯑꯩꯈꯣꯏꯅ ꯂꯥꯏ ꯈꯨꯔꯝꯕ ꯑꯣꯏꯅꯁꯨ ꯆꯠꯄ ꯌꯥꯏ ꯍꯥꯏꯕꯗꯤ ꯂꯥꯏ ꯃꯍꯥꯗꯦꯕ ꯁꯝꯕꯨꯕꯤ ꯀ꯭ꯋꯥꯛ ꯊꯣꯛꯄꯝꯅꯆꯤꯡꯕ ꯃꯌꯥꯝ ꯑꯃꯁꯨ ꯂꯩ ꯑꯗꯨꯅ ꯃꯐꯝ ꯑꯁꯤꯗ ꯑꯩꯈꯣꯏꯅ ꯂꯥꯏ ꯈꯨꯔꯨꯝꯕ ꯑꯣꯏꯅꯁꯨ ꯆꯠꯅꯩ ꯑꯗꯨꯒ ꯍꯩ ꯂꯩ ꯃꯌꯥꯝ ꯑꯃ ꯌꯦꯡꯕ ꯑꯣꯏꯅꯁꯨ ꯆꯠꯅꯩ ꯑꯉꯥꯡꯁꯤꯡꯁꯨ ꯁꯥꯟꯅꯕ ꯆꯠꯂꯤ ꯑꯗꯨꯒ ꯆꯤꯡꯗꯣꯜ ꯑꯁꯤꯗ ꯌꯦꯡꯉꯛꯄ ꯃꯇꯝꯗ ꯑꯩꯈꯣꯏꯒꯤ ꯀꯛꯆꯤꯡꯒꯤ ꯇꯝꯄꯥꯛ ꯑꯁꯤ ꯄꯨꯂꯞ ꯎꯕ ꯐꯪꯉꯤ ꯑꯗꯨꯒ ꯀꯛꯆꯤꯡ ꯑꯁꯤꯗ ꯃ꯭ꯌꯨꯖꯝ ꯑꯃꯁꯨ ꯂꯩ ꯃ꯭ꯌꯨꯖꯝꯁꯤꯗ ꯑꯩꯈꯣꯏꯒꯤ ꯊꯥꯏꯅꯒꯤ ꯄꯣꯠꯁꯛ ꯃꯌꯥꯝ ꯑꯃꯁꯨ ꯂꯩ ꯑꯩꯈꯣꯏꯅ ꯈꯪꯍꯧꯗ꯭ꯔꯕ ꯎꯍꯧꯗ꯭ꯔꯕ ꯄꯣꯠꯁꯛꯁꯤꯡ ꯑꯗꯣ ꯍꯧꯖꯤꯛꯀꯤ ꯃꯤꯔꯣꯜꯁꯤꯡꯅ ꯌꯦꯡꯕ ꯆꯠꯅꯕꯅ ꯃ꯭ꯌꯨꯖꯝꯁꯤꯡ ꯑꯁꯤꯁꯨ ꯑꯩꯈꯣꯏꯒꯤ ꯇꯨꯔꯤꯁꯀꯤ ꯃꯐꯝ ꯑꯃ ꯑꯣꯏ